ꯍꯜꯂꯣ ꯃꯥꯅꯦ ꯑꯣ ꯂꯩꯒꯅꯤꯑꯦ ꯀꯌꯥꯝ ꯂꯧꯒꯦ ꯍꯥꯏꯔꯤꯅꯣ ꯑꯣ ꯌꯥꯅꯤꯑꯦ ꯑꯗꯨꯁꯨ ꯃꯃꯟꯁꯦ ꯀꯦꯖꯤꯗ ꯂꯨꯄꯥ ꯍꯨꯝꯐꯨ ꯑꯗꯨꯃꯥꯏꯅ ꯄꯤꯑꯦ ꯑꯩꯈꯣꯏꯒꯤꯗꯤ ꯊꯤꯜꯂꯛꯄꯗꯣ ꯐꯔꯛ ꯇꯥꯒꯅꯤ ꯁꯣꯝ ꯑꯗꯨꯝ ꯂꯥꯛꯄꯤꯔꯣ ꯍꯣꯏ ꯍꯣꯏ ꯅꯪꯅ ꯂꯥꯛꯄꯗꯨꯗ ꯍꯥꯏꯐꯦꯠ ꯄꯥꯎ ꯐꯥꯎꯔꯛꯑꯣ ꯑꯗꯨꯝ ꯔꯦꯗꯤꯗ ꯂꯩꯔꯕꯅꯦ ꯄꯣꯠ ꯀꯩꯁꯨ ꯂꯣꯏꯅ ꯂꯩ ꯋꯥꯠꯄ ꯂꯩꯇꯦꯗ ꯍꯣ ꯐꯔꯦ ꯐꯔꯦ